ꯑꯩꯈꯣꯏꯅ ꯂꯩꯀꯣꯜ ꯑꯃ ꯁꯦꯝꯅꯤꯡꯉꯥꯏꯒꯤ ꯍꯧꯔꯛꯄ ꯃꯇꯝꯗ ꯑꯍꯥꯟꯕꯃꯛꯇ ꯂꯩꯀꯣꯜ ꯑꯃ ꯁꯦꯝꯂꯒꯦ ꯃꯤꯌꯥꯝꯒꯤ ꯌꯦꯡꯅꯐꯝ ꯑꯃꯗꯤ ꯄꯣꯊꯥꯐꯝ ꯑꯣꯏꯍꯜꯂꯒꯦꯅ ꯍꯦꯛꯇꯃꯛ ꯍꯥꯟꯅ ꯆꯍꯤ ꯑꯃꯗ ꯊꯥ ꯑꯃ ꯊꯥ ꯇꯔꯨꯛꯇ ꯍꯦꯛ ꯇꯝꯕ ꯌꯥꯕ ꯄꯣꯠ ꯑꯣꯏꯗꯦ ꯆꯍꯤ ꯑꯅꯤ ꯑꯍꯨꯝ ꯆꯪꯅ ꯂꯩ ꯂꯩꯀꯣꯜ ꯑꯃ ꯑꯣꯏꯍꯜꯂꯒꯦ ꯍꯥꯏ ꯇꯥꯔꯒꯗꯤ ꯎꯖꯥꯎ ꯄꯥꯝꯕꯤ ꯀꯌꯥ ꯊꯥꯗꯨꯅ ꯑꯃꯗꯤ ꯂꯩꯔꯥꯡ ꯂꯩꯆꯜ ꯀꯌꯥ ꯁꯨꯅ ꯊꯥꯔꯗꯨꯅ ꯁꯦꯝꯒꯠꯄ ꯑꯃ ꯃꯊꯧ ꯇꯥꯏ ꯑꯗꯨꯒ ꯃꯁꯤꯒꯤ ꯃꯁꯤꯒꯤ ꯃꯑꯣꯡ ꯃꯇꯧꯁꯤꯅ ꯇꯤ ꯚꯤ ꯑꯃꯗꯤ ꯃꯣꯕꯥꯏꯜ ꯁꯤꯡꯗ ꯌꯦꯡꯕ ꯔꯦꯗꯤꯑꯣꯗꯒꯨꯝꯕ ꯇꯥꯕ ꯑꯗꯨꯒ ꯆꯤꯡꯁꯥꯡ ꯄꯔꯦꯡꯗ ꯍꯧꯔꯤꯕ ꯐꯖ ꯐꯖꯔꯕ ꯅꯥꯄꯣꯝ ꯀꯌꯥ ꯑꯃꯁꯨ ꯌꯦꯡꯂꯒ ꯐꯖꯕ ꯄꯣꯠꯁꯛ ꯀꯔꯝꯍꯥꯏꯅ ꯍꯤꯡꯍꯟꯁꯤ ꯀꯔꯝꯍꯥꯏꯅ ꯍꯧꯍꯟꯁꯤꯒꯦ ꯍꯥꯏꯅ ꯑꯩꯈꯣꯏꯅ ꯀꯔꯤꯒꯨꯝꯕ ꯊꯥꯕ ꯌꯥꯕ ꯍꯦꯟꯅ ꯀꯥꯟꯅꯒꯗꯕ ꯂꯩꯉꯣꯏꯗ ꯊꯥꯕ ꯌꯥꯕ ꯑꯗꯨꯒ ꯂꯩꯕꯥꯛ ꯃꯈꯜ ꯃꯈꯜꯗ ꯊꯥꯕꯗ ꯆꯥꯅꯕ ꯑꯗꯨꯒꯨꯝꯕꯗꯨ ꯍꯥꯟꯅ ꯇꯦꯁ ꯇꯧꯔꯒ ꯑꯩꯈꯣꯏꯅꯁꯨ ꯍꯣꯠꯅꯕ ꯑꯃꯗꯤ ꯔꯦꯗꯤꯑꯣ ꯇꯦꯂꯤ ꯇꯦꯂꯤꯚꯤꯖꯟꯅꯆꯤꯡꯕ ꯃꯈꯣꯏꯁꯤꯡ ꯑꯁꯤꯗ ꯌꯦꯡꯉꯒ ꯂꯥꯏꯔꯤꯛꯁꯨ ꯄꯥꯕꯁꯨ ꯆꯪꯉꯦ ꯂꯩꯀꯣꯜ ꯑꯃ ꯁꯦꯝꯒꯠꯀꯦ ꯍꯥꯏꯕ ꯇꯥꯔꯒꯗꯤ ꯏꯪꯈꯣꯜꯒꯤ ꯃꯅꯥ ꯃꯁꯤꯡ ꯊꯥꯕꯕꯨꯗꯤ ꯍꯣꯏ ꯆꯠꯅꯕꯤ ꯑꯣꯏꯅ ꯊꯥꯅꯕꯅꯤꯅ ꯑꯗꯨꯕꯨꯗꯤ ꯑꯗꯨꯝ ꯇꯥꯟꯅꯔꯒ ꯊꯥꯔꯁꯨ ꯌꯥꯔꯦ ꯇꯥꯟꯅꯗ꯭ꯔꯁꯨ ꯈꯪꯉꯕꯗꯤ ꯑꯗꯨꯝ ꯊꯥꯕ ꯌꯥꯔꯦ ꯂꯩꯀꯣꯜꯒꯤꯗꯃꯛꯇꯗꯤ ꯑꯩꯈꯣꯏꯅ ꯀꯅꯥꯒꯨꯝꯕ ꯑꯃꯗ ꯇꯥꯟꯅꯕ ꯃꯊꯧ ꯇꯥꯏ ꯍꯥꯏꯅ ꯈꯜꯂꯦ ꯑꯗꯨꯒ ꯇꯥꯟꯅꯔꯒ ꯇꯧꯒꯗꯕꯅꯦ ꯑꯗꯨꯒ ꯇꯥꯟꯅꯔꯒ ꯃꯇꯨꯡꯗ ꯆꯍꯤ ꯆꯍꯤꯁꯨ ꯑꯃꯨꯛ ꯆꯪꯅ ꯁꯦꯝꯒꯠꯄ ꯑꯃꯗꯤ ꯑꯩꯈꯣꯏꯅ ꯁꯦꯝꯒꯠ ꯁꯥꯒꯠꯂꯤꯕ ꯑꯁꯤꯗ ꯃꯤꯠꯌꯦꯡ ꯆꯪꯕꯤꯗꯨꯅ ꯐꯝꯅꯥꯏꯕꯁꯤꯡꯅ ꯃꯤꯠꯌꯦꯡ ꯆꯪꯕꯤꯗꯨꯅ ꯑꯃꯁꯨꯡ ꯃꯇꯦꯡ ꯄꯥꯡꯕꯤꯔꯒ ꯑꯆꯧ ꯑꯆꯧꯕ ꯑꯣꯏꯈꯤꯕ ꯀꯌꯥ ꯑꯃꯁꯨ ꯌꯥꯎꯔꯦ ꯑꯗꯨꯒ ꯔꯦꯗꯤꯑꯣꯒꯤ ꯈꯨꯊꯥꯡ ꯇꯤꯚꯤꯒꯤ ꯈꯨꯊꯥꯡꯗ ꯒꯤ ꯈꯛꯇꯪ ꯅꯣꯂꯦꯖ ꯂꯧꯔꯒ ꯁꯦꯝꯒꯠꯄ ꯀꯌꯥꯟꯅꯆꯤꯡꯕ ꯑꯩꯈꯣꯏꯒꯤ ꯃꯐꯝ ꯑꯁꯤꯗ ꯂꯩꯀꯣꯜ ꯃꯔꯥꯡ ꯀꯥꯏꯅ ꯂꯩꯕ ꯏꯪꯈꯣꯜ ꯃꯅꯥ ꯃꯁꯤꯡ ꯐꯖꯅ ꯄꯨꯊꯣꯛꯄ ꯉꯝꯕ ꯑꯗꯨꯝ ꯑꯣꯏꯔꯦ ꯂꯥꯏꯔꯤꯛꯀ ꯄꯥꯔꯒ ꯑꯃꯗꯤ ꯇꯤꯚꯤꯗ ꯌꯦꯡꯉꯒ ꯔꯦꯗꯤꯑꯣꯗ ꯌꯦꯡꯉꯒ ꯆꯥꯎꯈꯠꯅꯕ ꯍꯣꯠꯅꯕ ꯃꯤꯑꯣꯏ ꯀꯌꯥ ꯑꯃꯁꯨ ꯂꯩ